ꯑꯩꯈꯣꯏꯒꯤ ꯆꯥꯈꯨꯝꯗ ꯂꯩꯕ ꯑꯦꯂꯦꯛꯇ꯭ꯔꯤꯛꯁꯤꯇꯤꯒꯤ ꯑꯣꯏꯕ ꯄꯣꯠꯂꯝꯁꯤꯡ ꯑꯁꯦ ꯃꯤꯛꯆꯔ ꯒ꯭ꯌꯥꯁ ꯁꯤꯂꯤꯟꯗꯔ ꯐ꯭ꯔꯤꯁ ꯇꯤ ꯃꯦꯛꯀꯔ ꯏꯟꯗꯛꯁꯟ ꯔꯥꯏꯁ ꯀꯨꯀꯔ ꯒ꯭ꯔꯥꯏꯟꯗꯔ ꯍꯥꯏꯔꯤꯕ ꯄꯣꯠꯂꯝꯁꯤꯡ ꯑꯁꯤ ꯂꯩ ꯍꯥꯏꯔꯤꯕ ꯄꯣꯠꯂꯝꯁꯤꯡ ꯑꯁꯤ ꯐꯪꯗ꯭ꯔꯤꯀꯥꯟ ꯃꯃꯥꯡꯗꯗꯤ ꯑꯩꯈꯣꯏꯅ ꯆꯥꯛꯇꯕꯨ ꯊꯣꯡꯉꯁꯨ ꯂꯩꯔꯪꯗ ꯊꯣꯡꯉꯝꯃꯤ ꯂꯩꯔꯪꯗ ꯊꯣꯡꯕ ꯍꯥꯏꯁꯦ ꯁꯤꯡ ꯊꯥꯔꯒ ꯊꯣꯡꯉꯝꯃꯤ ꯁꯤꯡ ꯍꯥꯏꯁꯤꯇꯕꯨ ꯂꯧꯅꯕ ꯍꯣꯠꯅꯕꯗ ꯃꯇꯝ ꯆꯪꯉꯤ ꯑꯗꯨꯒ ꯆꯐꯨꯗ ꯊꯣꯡꯉꯃꯤꯅ ꯃꯇꯝꯗꯨ ꯆꯐꯨ ꯑꯗꯨ ꯃꯨꯈꯠꯂꯤ ꯃꯨꯈꯠꯄꯗꯨꯅ ꯐꯦꯡꯕ ꯈꯣꯠꯄꯗ ꯃꯇꯝ ꯌꯥꯝ ꯆꯪꯏ ꯑꯁꯤꯒꯤ ꯑꯋꯥꯕꯁꯤ ꯃꯥꯏꯌꯣꯛꯅꯔꯝꯃꯤ ꯑꯗꯨꯒꯤ ꯃꯇꯨꯡꯗ ꯆꯥꯎꯈꯠꯂꯛꯄꯒꯤ ꯃꯇꯨꯡꯗ ꯑꯦꯂꯦꯛꯇ꯭ꯔꯤꯁꯤꯇꯤ ꯑꯁꯤ ꯂꯥꯛꯑ ꯃꯇꯨꯡꯗ ꯔꯥꯏꯁ ꯀꯨꯀꯔ ꯍꯥꯏꯕꯁꯤ ꯂꯥꯛꯑ ꯃꯇꯨꯡꯗ ꯆꯥꯛ ꯑꯁꯤ ꯑꯩꯈꯣꯏꯅ ꯃꯩꯗ ꯊꯤꯜꯂꯒ ꯊꯣꯡꯉꯤ ꯍꯥꯏꯗꯤ ꯑꯩꯅ ꯊꯕꯛ ꯑꯃ ꯇꯧꯔꯕꯁꯨ ꯍꯥꯏꯗꯤ ꯊꯣꯡꯈ꯭ꯔꯤꯕ ꯃꯦꯆꯤꯟ ꯑꯗꯨꯅ ꯃꯁꯥꯅ ꯃꯨꯟꯂꯛꯄ ꯃꯇꯝꯗ ꯃꯩ ꯑꯗꯣ ꯀꯠ ꯑꯣꯐ ꯇꯧꯔꯒ ꯃꯨꯠꯂꯦ ꯍꯥꯏꯅ ꯀꯩꯗꯧꯔꯝꯃꯤ ꯍꯥꯏꯔꯤꯕ ꯄꯣꯠꯂꯝꯁꯤꯡ ꯑꯁꯤ ꯑꯩꯈꯣꯏꯒꯤ ꯁꯥꯔꯛ ꯈꯣꯠꯂꯛꯄ ꯃꯇꯝꯗ ꯍꯥꯏꯗꯤ ꯏꯟꯁꯥꯡ ꯄꯠꯊ ꯄꯨꯝꯊꯗꯅꯕꯩꯗꯃꯛꯇ ꯐ꯭ꯔꯤꯖ ꯍꯥꯏꯕꯁꯨ ꯑꯃꯨꯛ ꯂꯥꯛꯑꯦ ꯐ꯭ꯔꯤꯖ ꯑꯁꯤꯗ ꯑꯩꯈꯣꯏꯅ ꯆꯥꯒꯗꯕ ꯆꯤꯟꯖꯥꯛꯁꯤꯡ ꯑꯗꯨ ꯍꯥꯞꯆꯤꯜꯂꯒ ꯊꯝꯃꯒ ꯍꯥꯏꯗꯤ ꯃꯇꯝ ꯃꯇꯝ ꯅꯠꯇ꯭ꯔꯁꯨ ꯃꯇꯝ ꯃꯇꯝ ꯍꯦꯟꯗꯣꯔꯛꯑꯕ ꯃꯇꯨꯡꯗꯁꯨ ꯐ꯭ꯔꯤꯖꯇ ꯊꯝꯒꯤꯕ ꯍꯥꯏꯁꯦ ꯑꯌꯤꯡꯕ ꯑꯌꯤꯡꯕ ꯃꯐꯝ ꯊꯝꯈꯤꯕ ꯍꯥꯏꯁꯦ ꯑꯗꯨꯅ ꯃꯅꯝꯁꯨ ꯅꯝꯗꯦ ꯄꯠꯊ ꯄꯨꯝꯊꯗꯕꯁꯨ ꯄꯠꯊ ꯄꯨꯝꯊꯕꯁꯨ ꯑꯣꯏꯗꯦ ꯑꯗꯨꯅ ꯃꯔꯝ ꯑꯣꯏꯔꯒ ꯌꯥꯝ ꯀꯥꯟꯅꯍꯜꯂꯦ ꯍꯧꯖꯤꯛꯇꯤ ꯍꯥꯏꯗꯤ ꯌꯦꯡꯉꯣ ꯑꯩꯈꯣꯏꯅ ꯇꯤ ꯃꯦꯛꯀꯔ ꯑꯁꯦ ꯍꯧꯖꯤꯛ ꯑꯦꯂꯦꯛꯇ꯭ꯔꯣꯅꯤꯛꯅ ꯄꯨꯊꯣꯔꯛꯄꯩ ꯃꯇꯨꯡ ꯏꯟꯅ ꯂꯥꯛꯑꯃꯤꯅ ꯑꯩꯈꯣꯏꯅ ꯊꯕꯛ ꯍꯥꯏꯗꯤ ꯑꯌꯨꯛ ꯉꯟꯇꯥ ꯍꯧꯒꯠꯂꯦ ꯍꯥꯏꯔꯒ ꯑꯩꯈꯣꯏꯅ ꯑꯦꯛꯁꯔꯁꯥꯏꯖ ꯇꯧꯔꯤꯀꯥꯟ ꯃꯇꯝꯗ ꯑꯗꯨꯝ ꯆꯥ ꯑꯁꯤꯁꯨ ꯃꯁꯥꯅ ꯂꯣꯟꯍꯟꯕ ꯌꯥꯏ ꯑꯩꯈꯣꯏ ꯍꯥꯏꯔꯤꯕ ꯆꯥ ꯑꯁꯤꯁꯨ ꯑꯩꯈꯣꯏꯅ ꯑꯦꯛꯁꯔꯁꯥꯏꯁ ꯇꯧꯅ ꯇꯧꯔꯤꯀꯥꯟꯗ ꯀꯥꯎꯊꯣꯛꯈ꯭ꯔꯦ ꯈꯜꯂꯁꯨ ꯃꯍꯥꯛ ꯃꯁꯥ ꯃꯇꯣꯝꯇꯅ ꯃꯍꯥꯛ ꯃꯍꯥꯛꯀꯤ ꯃꯩ ꯑꯗꯣ ꯀꯠ ꯑꯣꯐ ꯇꯧꯔꯒ ꯑꯗꯨꯝ ꯂꯩꯔꯝꯒꯅꯤ ꯑꯗꯒꯤ ꯒ꯭ꯌꯥꯁ ꯁꯤꯂꯤꯟꯗꯔ ꯒ꯭ꯌꯥꯁ ꯁꯤꯂꯤꯟꯗꯔ ꯑꯁꯤ ꯂꯥꯛꯄꯗꯒꯤꯗꯤ ꯌꯦꯡꯉꯣ ꯍꯥꯟꯅ ꯂꯩꯔꯪꯗ ꯊꯣꯡꯉꯝꯕ ꯆꯥꯛꯇꯣ ꯍꯧꯖꯤꯛꯇꯤ ꯒ꯭ꯌꯥꯁ ꯁꯤꯂꯤꯟꯗꯔ ꯒ꯭ꯌꯥꯁ ꯁꯤꯂꯤꯟꯗꯔꯗ ꯑꯃꯨꯛ ꯊꯣꯡꯉꯦ ꯒ꯭ꯌꯥꯁ ꯁꯤꯂꯤꯟꯗꯔꯗ ꯊꯣꯡꯉꯃꯤꯅ ꯍꯥꯏꯗꯤ ꯆꯐꯨ ꯎꯌꯥꯟ ꯍꯥꯟꯅ ꯃꯨꯁꯤꯜꯂꯝꯕꯗꯣ ꯍꯧꯖꯤꯛꯇꯤ ꯃꯨꯗ꯭ꯔꯦ ꯐꯦꯡꯕ ꯈꯣꯠꯄꯒꯤ ꯑꯋꯥꯕꯁꯨ ꯑꯗꯨꯝ ꯂꯩꯇ꯭ꯔꯦ ꯍꯥꯟꯅ ꯃꯥꯏꯌꯣꯛꯅꯔꯝꯕꯁꯤꯡꯗꯣ ꯍꯧꯖꯤꯛꯇꯤ ꯑꯗꯨꯝ ꯑꯗꯨꯃꯛ ꯑꯗꯨꯝ ꯂꯥꯏꯊꯣꯔꯛꯑꯦ ꯍꯥꯏꯗꯤ ꯌꯦꯡꯉꯣ ꯒ꯭ꯔꯥꯏꯟꯗꯔ ꯍꯥꯏꯔꯦ ꯒ꯭ꯔꯥꯏꯟꯗꯔꯁꯦ ꯑꯩꯈꯣꯏ ꯍꯥꯟꯅꯒꯤ ꯃꯇꯝꯗꯗꯤ ꯂꯩꯇꯕꯅ ꯃꯔꯝ ꯑꯣꯏꯔꯒ ꯅꯨꯡꯒꯨꯝꯕ ꯅꯨꯡꯁꯨꯒꯨꯝꯕꯗ ꯍꯥꯞꯄꯒ ꯃꯣꯔꯣꯛꯇꯕꯨ ꯁꯨꯕ ꯑꯣꯏꯔꯣ ꯆꯦꯡꯗꯕꯨ ꯁꯨꯕ ꯑꯣꯏꯔꯣ ꯍꯥꯏꯗꯤ ꯃꯇꯝ ꯃꯌꯥꯝ ꯆꯪꯉꯝꯃꯦ ꯍꯥꯏꯔꯤꯕ ꯃꯇꯝꯁꯤꯡ ꯑꯁꯦ ꯍꯧꯖꯤꯛ ꯆꯪꯉꯝꯕꯗꯣ ꯍꯧꯖꯤꯛꯇꯤ ꯆꯥꯎꯈꯠꯂꯛꯏꯕꯩ ꯃꯇꯤꯛ ꯍꯥꯏꯗꯤ ꯂꯥꯏꯊꯣꯛꯍꯜꯂꯦ ꯍꯥꯏꯗꯣ ꯑꯗꯨꯅ ꯂꯥꯏꯊꯣꯔꯛꯃꯟꯗꯅ ꯍꯧꯖꯤꯛꯁꯦ ꯌꯦꯡꯉꯣ ꯑꯩꯈꯣꯏꯒꯤ ꯀꯩꯅꯣꯗ ꯇꯧꯔꯦ ꯍꯦꯛꯇ ꯒ꯭ꯔꯥꯏꯟꯗꯔꯗ ꯍꯥꯞꯆꯤꯜꯂꯒ ꯃꯣꯔꯣꯛꯇꯕꯨ ꯇꯧꯔꯦ ꯍꯦꯛꯇ ꯒ꯭ꯔꯥꯏꯟꯗꯔꯁꯤꯗ ꯍꯥꯞꯆꯤꯜꯂꯦ ꯍꯦꯛꯇ ꯎꯪꯊꯣꯛꯑꯒ ꯍꯦꯛꯇ ꯃꯤꯛꯆꯔꯇꯕꯨ ꯁꯦꯝꯅꯤꯡꯉꯁꯨ ꯃꯤꯛꯆꯔꯇꯕꯨ ꯁꯦꯝꯅꯤꯡꯉꯁꯨ ꯒ꯭ꯔꯥꯏꯟꯗꯔꯁꯤꯗ ꯍꯥꯞꯄꯒ ꯑꯗꯨꯝꯃꯛ ꯑꯗꯨꯝ ꯁꯦꯝꯃꯦ ꯍꯥꯏꯕ ꯌꯦꯡꯉꯣ ꯏꯟꯗꯛꯁꯟꯁꯦ ꯂꯥꯛꯄꯗꯒꯤ ꯏꯟꯁꯥꯡ ꯊꯣꯡꯕꯗ ꯍꯥꯏꯔꯦ ꯌꯦꯡꯉꯣ ꯆꯥꯛꯅ ꯔꯥꯏꯁ ꯀꯨꯀꯔꯗ ꯊꯣꯡꯉꯅꯤ ꯏꯟꯁꯥꯡ ꯏꯟꯗꯛꯁꯟꯗ ꯊꯣꯡꯉꯅꯤ ꯍꯥꯏꯗꯤ ꯍꯥꯏꯗꯤ ꯄꯣꯠ ꯈꯨꯗꯤꯡꯃꯛꯁꯦ ꯂꯥꯏꯊꯣꯛꯍꯜꯂꯛꯑꯦ ꯍꯥꯏꯕꯅꯤꯗ ꯑꯩꯈꯣꯏꯅ ꯇꯧꯔꯨ ꯇꯧꯔꯨꯕ ꯈꯨꯗꯤꯡꯃꯛꯁꯦ ꯃꯁꯤ ꯌꯦꯡꯉꯣ ꯂꯥꯏꯊꯣꯔꯛꯑꯃꯤꯅ ꯑꯩꯈꯣꯏꯗ ꯀꯣꯝꯊꯣꯛꯄ ꯑꯀꯣꯝꯕ ꯃꯇꯝ ꯑꯍꯥꯡꯕ ꯃꯌꯥꯝ ꯐꯪꯉꯦ ꯃꯁꯤꯅ ꯑꯩꯈꯣꯏꯗ ꯌꯥꯝ ꯅꯨꯡꯉꯥꯏꯍꯜꯂꯦ ꯅꯨꯡꯉꯥꯏꯍꯟꯕꯅ ꯃꯔꯝ ꯑꯣꯏꯔꯒ ꯂꯥꯏꯔꯤꯛ ꯂꯥꯏꯁꯨ ꯄꯥꯕ ꯃꯇꯝꯗ ꯑꯣꯏꯒꯦꯔꯥ ꯍꯥꯏꯗꯤ ꯊꯕꯛ ꯏꯪꯈꯥꯡ ꯇꯧꯕꯗꯁꯨ ꯑꯗꯨꯃꯛ ꯑꯗꯨꯝ ꯂꯥꯏꯊꯣꯛꯍꯟꯕꯤ ꯍꯥꯏꯔꯤꯀꯣ